ꯍꯧꯖꯤꯛꯀꯤ ꯃꯇꯝꯗꯤ ꯏꯁꯄꯣꯔꯠ ꯄ꯭ꯂꯦꯌꯔꯁ ꯌꯥꯝ ꯂꯩ ꯏꯁꯄꯣꯔꯠ ꯄ꯭ꯂꯦꯌꯔ ꯏꯁꯄꯣꯔꯠꯅ ꯏꯁꯄꯣꯔꯠꯅ ꯃꯔꯝ ꯑꯣꯏꯔꯒ ꯃꯣꯏꯒꯤ ꯏꯃꯨꯡ ꯃꯃꯥ ꯃꯄꯥ ꯊꯥꯛꯄ ꯑꯗꯨꯒ ꯅꯨꯄꯥ ꯑꯃ ꯑꯣꯏꯅ ꯏꯁꯄꯣꯔꯠꯃꯦꯟꯁꯨ ꯑꯣꯏꯔꯒ ꯏꯁꯄꯣꯔꯠ ꯐꯤꯃꯦꯜ ꯑꯣꯏꯔꯒ ꯏꯁꯄꯣꯔꯠ ꯋꯨꯃꯦꯟꯁꯨ ꯑꯣꯏꯔꯒ ꯄꯩꯁꯥ ꯇꯥꯜꯂꯤ ꯑꯗꯨꯅ ꯃꯣꯏꯅ ꯏꯁꯄꯣꯔꯠ ꯁꯥꯟꯅꯕꯁꯤ ꯌꯥꯝ ꯂꯥꯏꯅ ꯍꯥꯔꯠ ꯋꯥꯛ ꯇꯧꯔ ꯁꯥꯟꯅꯕꯅꯤ ꯑꯗꯨꯅ ꯃꯣꯏꯒꯤ ꯍꯥꯔꯠ ꯋꯥꯛꯀꯤ ꯃꯃꯜ ꯑꯣꯏꯅ ꯂꯦꯝꯅ ꯃꯥꯡꯍꯟꯗꯕꯤꯗ ꯐꯤꯌꯔ ꯁꯦꯂꯔꯤ ꯐꯪꯍꯟꯒꯗꯕꯅꯤ ꯀꯝꯄꯦꯟꯁꯦꯁꯟ ꯀꯩꯀꯥ ꯖꯁ ꯐꯤꯌꯔ ꯑꯣꯏꯅ ꯅꯣ ꯀꯔꯞꯁꯟ ꯀꯔꯞꯁꯟ ꯂꯩꯍꯜꯂꯣꯏꯗꯕꯅꯤ ꯃꯣꯏꯗꯤ ꯀꯟꯇ꯭ꯔꯤꯒꯤ ꯑꯣꯏꯅ ꯁꯥꯟꯅꯕꯅꯤ ꯏꯁꯇꯦꯠꯀꯤ ꯑꯣꯏꯅ ꯁꯥꯟꯅꯕꯅꯤ ꯁꯨꯗ ꯑꯣꯅꯔ ꯑꯦꯟ ꯏꯟꯀꯔꯦꯖ ꯒꯤꯐ ꯀꯣꯔꯁ ꯅꯤꯠ ꯃꯈꯣꯏꯅ ꯏꯁꯄꯣꯔꯠ ꯁꯥꯟꯅꯕ ꯍꯥꯏꯕꯁꯤ ꯌꯥꯝ ꯋꯥꯅ ꯁꯥꯟꯅꯩ ꯑꯗꯨꯅ ꯐꯤꯌꯔ ꯁꯦꯂꯔꯤ ꯑꯣꯔ ꯀꯝꯄꯦꯟꯁꯦꯁꯟ ꯐꯖꯅ ꯐꯪꯍꯟꯒꯗꯕꯅꯤ ꯑꯗꯨꯒ ꯑꯩꯅ ꯁꯤ ꯈꯪꯍꯟꯅꯤꯡꯕꯗꯤ ꯏꯁꯄꯣꯔꯠꯁ ꯑꯦꯁꯣꯁꯤꯌꯦꯁꯟ ꯑꯩꯈꯣꯏꯗꯁꯨ ꯅꯪꯅ ꯅꯪꯒꯤ ꯀꯟꯇ꯭ꯔꯤꯒꯤ ꯃꯤ ꯑꯃ ꯀꯟꯇ꯭ꯔꯤꯒꯤꯗꯃꯛ ꯁꯥꯟꯅꯍꯟꯒꯦ ꯍꯥꯏ ꯇꯥꯔꯗꯤ ꯁꯨꯗ ꯒꯤꯕ ꯗꯦꯝ ꯀꯣꯔꯦꯖ ꯑꯦꯟ ꯑꯣꯅꯣꯔ